ꯏꯁꯄ꯭ꯂꯤꯠ ꯏꯁꯀ꯭ꯔꯤꯟ ꯇꯧꯕ ꯑꯣꯗꯤꯌꯦꯟꯁꯅ ꯄꯥꯝꯅꯕ ꯃꯑꯣꯡꯗ ꯁꯦꯝꯕ ꯏꯐꯦꯛ ꯍꯥꯞꯄ ꯑꯗꯒꯤ ꯑꯣꯗꯤꯑꯣ ꯚꯤꯖ꯭ꯋꯦꯜ ꯍꯥꯞꯄ ꯃꯥꯒꯤ ꯁꯥꯎꯟ ꯃ꯭ꯌꯨꯖꯤꯛ ꯒ꯭ꯔꯥꯐꯤꯛ ꯑꯁꯤꯅꯆꯤꯡꯕ ꯃꯌꯥꯝ ꯑꯃ ꯑꯣꯗꯤꯌꯦꯟꯁꯅ ꯄꯥꯝꯅꯕ ꯃꯑꯣꯡꯗ ꯑꯩꯅ ꯁꯦꯝꯕ ꯑꯗꯨꯕꯨꯅꯤ ꯚꯤꯗꯤꯑꯣ ꯏꯗꯤꯇꯔ ꯑꯃꯒꯤ ꯊꯧꯗꯥꯡ ꯍꯥꯏꯔꯒꯗꯤ